ꯄꯥꯝꯗ ꯂꯩꯕ ꯃꯤꯒꯤ ꯄꯨꯟꯁꯤꯒꯤ ꯃꯍꯤꯡ ꯑꯁꯤꯗꯤ ꯌꯥꯝ ꯅꯨꯡꯉꯥꯏꯕ ꯃꯍꯤꯡ ꯑꯃꯅꯤ ꯅꯣꯡ ꯁꯤꯡ ꯆꯨꯔꯁꯨ ꯂꯩꯈꯣꯝ ꯅꯨꯡꯒꯣꯝ ꯊꯣꯛꯇꯕ ꯅꯨꯡꯉꯥꯏꯕ ꯄꯨꯟꯁꯤ ꯑꯃ ꯑꯣꯏ ꯑꯗꯨꯒ ꯇꯝꯗ ꯆꯤꯡꯗ ꯂꯩꯕ ꯃꯤꯒꯤꯗꯤ ꯂꯝꯕꯤ ꯊꯣꯡ ꯅꯨꯡꯉꯥꯏꯇꯕ ꯑꯋꯥꯕ ꯑꯃ ꯑꯣꯏ ꯑꯗꯨꯅ ꯇꯝꯗ ꯂꯩꯕ ꯃꯤꯅ ꯌꯥꯝꯅ ꯆꯥꯎꯈꯠꯄꯒꯤ ꯆꯥꯡ ꯑꯁꯤ ꯍꯦꯜꯂꯤ ꯆꯤꯡꯗ ꯂꯩꯕ ꯃꯤꯅ ꯆꯥꯎꯈꯠꯄꯒꯤ ꯆꯥꯡ ꯑꯁꯦ ꯈꯔ ꯋꯥꯠꯂꯤ ꯑꯗꯨꯅ ꯇꯝꯗ ꯂꯩꯕ ꯃꯤꯅ ꯅꯨꯡꯉꯥꯏ ꯌꯥꯏꯐꯩ ꯑꯗꯨꯒ ꯆꯤꯡꯗ ꯂꯩꯕ ꯃꯤꯅ ꯈꯔ ꯑꯗꯨꯝ ꯋꯥꯅ ꯑꯗꯨꯝ ꯃꯄꯨꯟꯁꯤ ꯂꯦꯜꯂꯤ ꯆꯤꯡꯗ ꯂꯩꯕ ꯃꯤꯗꯤ ꯊꯕꯛ ꯏꯟꯈꯥꯡ ꯀꯟꯗꯕ ꯀꯟꯗꯕ ꯌꯥꯗꯦ ꯇꯝꯗ ꯂꯩꯕ ꯃꯤꯗꯤ ꯑꯗꯨꯝ ꯅꯨꯡꯉꯥꯏ ꯌꯥꯏꯐꯅ ꯗꯨꯀꯥꯟ ꯅꯨꯡꯒꯥꯟ ꯇꯧꯗꯨꯅ ꯑꯗꯨꯝ ꯅꯨꯡꯉꯥꯏꯅ ꯂꯩ ꯑꯗꯨꯒ ꯆꯤꯡꯗ ꯂꯩꯕ ꯃꯤꯗꯤ ꯁꯤꯡ ꯆꯟꯗꯨꯅ ꯌꯥꯝꯅ ꯋꯥꯅ ꯅꯣꯡꯃꯒꯤ ꯇꯥꯟꯅꯕ ꯍꯣꯠꯅꯕꯗ ꯌꯥꯝꯅ ꯋꯥꯖꯩ ꯇꯝꯗ ꯂꯩꯕ ꯃꯤꯅ

ꯇꯝꯗ ꯂꯩꯕ ꯃꯤꯗꯤ ꯅꯨꯡꯉꯥꯏ ꯌꯥꯏꯐꯅ ꯑꯗꯨꯝ ꯀꯩꯅꯣ ꯇꯧꯅ ꯑꯗꯨꯝ ꯒꯥꯔꯤ ꯂꯝꯕꯤ ꯊꯣꯡꯒꯤ ꯑꯣꯏꯔꯣ ꯅꯨꯡꯉꯥꯏ ꯌꯥꯏꯐꯅ ꯑꯗꯨꯝ ꯆꯠꯂꯤ ꯆꯤꯡꯗ ꯂꯩꯕ ꯃꯤꯒꯤꯗꯤ ꯒꯥꯔꯤ ꯒꯥꯔꯤ ꯅꯨꯡꯒꯤ ꯑꯋꯥꯕ ꯌꯥꯝ ꯃꯥꯏꯌꯣꯛꯅꯩ ꯑꯗꯨꯅ ꯇꯝꯗ ꯂꯩꯕꯒ ꯆꯤꯡꯗ ꯂꯩꯕꯒ ꯌꯥꯝ ꯊꯤꯅ ꯈꯦꯠꯅꯩ ꯃꯈꯣꯏꯒꯤ ꯃꯍꯤꯡꯒ ꯆꯤꯡꯗ ꯂꯩꯕꯒꯤ ꯃꯍꯤꯡꯒ ꯇꯝꯗ ꯂꯩꯕꯒꯤ ꯃꯍꯤꯡꯒ ꯅꯨꯡꯁꯤꯅꯕꯒꯤ ꯆꯥꯡ

ꯆꯤꯡꯗ ꯂꯩꯕ ꯃꯤꯗꯤ ꯌꯥꯝꯅ ꯃꯄꯨꯟꯁꯤ ꯋꯥꯅ ꯋꯥꯅ ꯀꯩꯅꯣ ꯇꯧꯏ ꯑꯗꯨꯕꯨ ꯇꯝꯗ ꯂꯩꯕ ꯃꯤꯅ ꯑꯀꯦ ꯑꯃꯧ ꯇꯧꯗꯨꯅ ꯌꯥꯝꯅ ꯀꯩꯅꯣ ꯇꯧꯗꯨꯅ ꯍꯤꯡꯏ ꯅꯣꯡꯃꯒꯤ ꯆꯔꯥ ꯇꯥꯟꯅꯕ ꯍꯣꯠꯅꯕꯗ ꯌꯥꯝꯅ ꯋꯥꯖꯩ ꯆꯤꯡꯗ ꯂꯩꯕ ꯃꯤꯁꯤꯡꯁꯦ ꯑꯗꯨꯒ ꯇꯝꯗ ꯂꯩꯕ ꯃꯤꯅ ꯌꯥꯝꯅ ꯅꯨꯡꯉꯥꯏꯅ ꯀꯩꯅꯣ ꯇꯧꯅ ꯂꯝꯕꯤ ꯊꯣꯡꯗꯒꯤ ꯀꯩꯗꯩ ꯅꯨꯡꯉꯥꯏꯅ ꯑꯗꯨꯝ ꯂꯩ ꯑꯗꯨꯒ ꯆꯤꯡꯗ ꯂꯩꯕ ꯃꯤꯁꯤꯡꯗꯤ ꯅꯣꯡ ꯏꯁꯤꯡ ꯅꯣꯡ ꯁꯤꯡ ꯇꯥꯔꯗꯤ ꯌꯥꯝꯅ ꯋꯥꯅ ꯆꯠꯊꯣꯛ ꯆꯠꯁꯤꯟ ꯀꯩꯅꯣ ꯇꯧꯕꯗ ꯕꯦꯔꯥ ꯅꯣꯡ ꯁꯤꯡ ꯈꯔ ꯆꯨꯔꯗꯤ ꯆꯠꯊꯣꯛ ꯆꯠꯁꯤꯟ ꯇꯧꯕꯗ ꯕꯦꯔꯥ ꯌꯥꯝꯅ ꯊꯥꯡꯏ ꯆꯤꯡꯗ ꯂꯩꯕ ꯇꯝꯗ ꯂꯩꯕ ꯃꯤꯅ ꯑꯗꯨꯒꯤ ꯑꯋꯥꯕꯗꯨ ꯀꯌꯥ ꯃꯥꯏꯌꯣꯛꯅꯗꯦ ꯆꯤꯡꯗ ꯂꯩꯕ ꯃꯤꯒꯤꯗꯤ ꯌꯥꯝꯅ ꯑꯗꯨꯒꯤ ꯈꯨꯗꯣꯡ ꯆꯥꯗꯕ ꯑꯗꯨ ꯂꯩ ꯑꯗꯨꯅ ꯇꯝꯗ ꯂꯩꯕ ꯃꯤꯒ ꯆꯤꯡꯗ ꯂꯩꯕ ꯃꯤꯒ ꯌꯥꯝꯅ ꯈꯔ ꯈꯦꯠꯅꯔꯛꯏꯕꯁꯦ ꯆꯤꯡꯗ ꯂꯩꯕ ꯃꯤꯒ ꯇꯝꯗ ꯂꯩꯕ ꯃꯤꯒ ꯁꯛ ꯆꯨꯗꯒꯤ ꯀꯩꯗꯒꯤ ꯈꯔ ꯈꯦꯠꯅꯕ ꯑꯗꯨꯝ ꯃꯔꯩ ꯍꯥꯏꯕꯗꯤ ꯋꯥꯕꯒꯤ ꯀꯩꯅꯣꯗꯣ ꯈꯦꯠꯅꯔꯛꯄ ꯃꯇꯨꯡ ꯇꯝꯗ ꯂꯩꯕ ꯃꯤꯅ ꯌꯥꯝꯅ ꯅꯨꯡꯉꯥꯏꯅ ꯂꯩ ꯆꯤꯡꯗ ꯂꯩꯕ ꯃꯤꯅ ꯌꯥꯝꯅ ꯋꯥꯏ ꯁꯦꯟꯖꯥ ꯊꯨꯝꯖꯥꯗꯒꯤ ꯀꯔꯤꯗꯒꯤ ꯂꯣꯏꯅ ꯈꯦꯠꯅꯔꯛꯏ ꯑꯗꯨꯅ ꯆꯤꯡꯗ ꯂꯩꯕ ꯃꯤꯒ ꯇꯝꯗ ꯂꯩꯕ ꯃꯤꯒ ꯃꯄꯨꯟꯁꯤ ꯀꯩꯅꯣꯁꯤ ꯈꯦꯠꯅꯔꯛꯏꯕꯅꯤ ꯆꯤꯡꯗ ꯂꯩꯕ ꯃꯤꯗꯤ ꯌꯥꯝꯅ ꯋꯥꯖꯩ ꯃꯄꯨꯟꯁꯤꯗꯣ ꯑꯩꯈꯣꯏꯒꯤ ꯅꯣꯡꯃꯒꯤ ꯁꯨꯔꯒ ꯆꯥꯔꯒ ꯇꯥꯟꯅꯕ ꯍꯣꯠꯅꯕꯗ ꯌꯥꯝꯅ ꯋꯥꯖꯩ ꯑꯗꯨ ꯇꯝꯗ ꯂꯩꯕ ꯃꯤꯅ ꯅꯨꯡꯉꯥꯏꯅ ꯃꯄꯨꯟꯁꯤ ꯑꯗꯨ ꯂꯦꯜꯂꯤ ꯆꯤꯡꯗ ꯂꯩꯕ ꯃꯤꯗꯤ ꯑꯀꯦ ꯑꯃꯧꯗ ꯊꯋꯥꯏ ꯌꯥꯎꯗꯦ ꯑꯗꯨꯝ ꯃꯣꯏꯒꯤ ꯁꯨꯕ ꯅꯣꯝꯕ ꯀꯟꯖꯕꯗꯨꯅ ꯃꯣꯏꯒꯤ ꯄꯨꯟꯁꯤꯒꯤ ꯀꯩꯅꯣ ꯇꯧꯕ ꯄꯥꯟꯗꯝ ꯑꯗꯨ ꯑꯣꯏꯖꯩ ꯇꯝꯗ ꯂꯩꯕ ꯃꯤ ꯑꯁꯤꯅ ꯑꯀꯦ ꯑꯃꯧ ꯑꯩꯈꯣꯏꯒꯤ ꯀꯩꯅꯣ ꯇꯧꯕꯗ ꯈꯔ ꯊꯋꯥꯏ ꯌꯥꯎꯖꯩ ꯑꯁꯤꯅꯤ ꯇꯝ ꯑꯃꯁꯨꯡ ꯆꯤꯡ ꯑꯅꯤꯒꯤ ꯈꯦꯠꯅꯕ ꯄꯨꯟꯁꯤ